ꯍꯜꯂꯣ ꯍꯜꯂꯣ ꯇꯥꯏꯌꯦ ꯇꯥꯏꯌꯦ ꯃꯦꯝ ꯃꯥꯅꯦ ꯃꯥꯅꯦ ꯑꯥ ꯑꯥ ꯃꯅꯤꯄꯨꯔꯒꯤ ꯌꯥꯅꯤ ꯌꯥꯅꯤ ꯃꯦꯝ ꯍꯥꯏꯖꯔꯛꯀꯦ ꯃꯅꯤꯄꯨꯔꯒꯤ ꯏꯔꯣꯟꯕ ꯍꯥꯏꯕꯁꯦ ꯃꯅꯤꯄꯨꯔꯒꯤ ꯑꯣꯏꯅ ꯈ꯭ꯋꯥꯏꯗꯒꯤ ꯍꯥꯎꯕ ꯌꯦꯟꯁꯥꯡꯅꯤ ꯉꯥ ꯊꯣꯡꯕꯒꯤꯁꯨ ꯑꯗꯨꯝ ꯍꯥꯏꯖꯔꯛꯀꯦ ꯃꯜ ꯑꯣꯏꯅ ꯑꯥꯂꯨ ꯂꯩꯔꯅꯤꯀꯣ ꯑꯥ ꯑꯗꯨꯒ ꯂꯣꯛꯂꯩ ꯄꯨꯜꯂꯩ ꯍꯥꯞꯄ ꯌꯥꯏ ꯑꯗꯨꯒ ꯉꯥꯔꯤ ꯎ ꯃꯣꯔꯣꯛ ꯑꯗꯨꯒ ꯃꯇꯝ ꯃꯇꯝꯒꯤ ꯑꯣꯏꯕ ꯍꯋꯥꯏ ꯑꯃꯨꯕꯤ ꯍꯥꯞꯄ ꯌꯥꯏ ꯍꯋꯥꯏ ꯊꯔꯥꯛ ꯍꯥꯞꯄ ꯌꯥꯏ ꯂꯐꯨ ꯍꯥꯞꯄ ꯌꯥꯏ ꯑꯗꯨꯃꯥꯏꯅ ꯇꯧꯔꯒ ꯃꯇꯝ ꯃꯇꯝꯒꯤ ꯑꯣꯏꯕ ꯃꯅꯥ ꯃꯁꯤꯡ ꯃꯥꯒ ꯆꯥꯟꯅꯕ ꯍꯥꯏꯔꯒꯗꯤ ꯌꯦꯟꯗꯦꯝꯁꯨ ꯑꯗꯨꯝ ꯆꯥꯟꯅꯩ ꯏꯔꯣꯟꯕꯒ

ꯐꯗꯤꯒꯣꯝ ꯑꯗꯨꯃꯥꯏꯅ ꯁꯣꯏꯖꯜꯂꯒ ꯑꯗꯨꯝ ꯆꯥꯕꯗ ꯌꯥꯝ ꯍꯥꯎꯏ ꯑꯗꯩ ꯁꯤꯡꯖꯨꯒꯤ ꯍꯥꯏꯔꯒꯅ ꯁꯤꯅ ꯂꯣꯏꯕꯤꯔꯕꯣ ꯃꯦꯗꯥꯝ ꯑꯥ ꯁꯤꯡꯖꯨꯒꯤ ꯍꯥꯏꯔꯒꯅ ꯁꯤꯡꯖꯨꯁꯦ ꯃꯦꯜ ꯑꯣꯏꯅ ꯍꯋꯥꯏ ꯃꯪꯒꯜ ꯑꯇꯤꯡꯕ ꯀꯥꯡꯉꯧ ꯇꯧꯊꯣꯛꯄꯗꯨ ꯂꯩꯔꯦꯀꯣ

ꯑꯗꯒꯤ

ꯀꯣꯝꯄ꯭ꯔꯦꯛꯀꯨꯝꯕ ꯑꯗꯒꯤ ꯀꯔꯤ ꯍꯔꯤꯕꯣꯞ ꯃꯥꯟꯂꯦꯅꯒ ꯍꯥꯏꯅꯕ ꯑꯗꯨꯒꯨꯝꯕ ꯁꯣꯏꯖꯟꯕꯤꯔꯅꯤ ꯑꯗꯨꯗꯨꯒ ꯍꯋꯥꯏ ꯃꯪꯒꯜ ꯉꯧꯔꯅꯤ ꯑꯗꯨꯒ ꯊꯣꯏꯗꯤꯡ ꯉꯧꯔꯅꯤ ꯑꯗꯨꯒ ꯉꯥꯔꯤꯒ ꯇꯧꯔꯒ ꯒ꯭ꯔꯦꯟꯗꯔꯒꯨꯝꯕꯗ ꯂꯩꯔꯒꯅ ꯇꯧꯔꯅꯤ ꯂꯩꯇ꯭ꯔꯒꯅ ꯁꯨꯛ ꯁꯨꯝꯕꯟꯗ ꯁꯨꯒꯥꯏꯔꯅꯤ ꯃꯣꯔꯣꯛ ꯉꯥꯔꯤ ꯇꯧꯔꯒ ꯑꯗꯨꯒ ꯑꯗꯨꯝ ꯍꯋꯥꯏ ꯀꯥꯡꯉꯧ ꯉꯧꯕꯗꯨꯒ

ꯑꯗꯨꯝ ꯃꯤꯛꯁ ꯇꯧꯕ ꯀꯥꯟꯗ ꯌꯥꯝꯅ ꯍꯥꯎꯕ ꯆꯤꯟꯖꯥꯛ ꯑꯃꯅꯤ ꯃꯅꯤꯄꯨꯔꯒꯤ ꯑꯣꯏꯅ ꯃꯦꯗꯥꯝ ꯑꯥ ꯑꯥꯎ ꯌꯥꯏꯌꯦ ꯁꯤꯖꯤꯟꯅꯒꯅꯤꯌꯦ ꯏꯔꯣꯟꯕꯗꯁꯨ ꯃꯥꯁꯤ ꯁꯤꯖꯤꯟꯅꯒꯅꯤ ꯁꯤꯡꯖꯨꯗꯁꯨ ꯁꯤꯖꯤꯟꯅꯒꯅꯤ ꯆꯥꯛꯃꯥꯏꯗ ꯅꯠꯇ꯭ꯔꯒ ꯈꯥꯡ ꯑꯃꯗ ꯉꯧꯕꯤꯔꯅꯤ ꯐꯖꯅ ꯈꯥꯡꯗ ꯑꯣꯏꯔꯒ ꯑꯗꯩ ꯆꯥꯛꯃꯥꯏꯗꯅ ꯐꯖꯅ ꯆꯥꯝꯊꯣꯛꯑꯒ ꯇꯦꯡꯒꯣꯠ ꯃꯆꯥ ꯑꯃꯗ ꯉꯥꯟꯕꯤꯔꯅꯤ ꯑꯗꯨꯃꯥꯏꯅ ꯇꯧꯔꯒ ꯑꯗꯨꯝ ꯑꯅꯤꯃꯛꯀꯤ ꯑꯣꯏꯅ ꯁꯤꯖꯤꯟꯅꯕ ꯌꯥꯏꯌꯦ ꯃꯦꯗꯥꯝ ꯌꯥꯝꯅ ꯍꯥꯎꯕ ꯃꯆꯜ ꯑꯃꯅꯤ ꯉꯥ ꯊꯣꯡꯕꯁꯤ ꯃꯅꯤꯄꯨꯔꯗ ꯉꯥ ꯊꯣꯡꯕꯁꯤ ꯈꯨꯊꯣꯡ ꯃꯈꯜ ꯃꯈꯜ ꯂꯩꯈ꯭ꯔꯦ ꯑꯗꯨꯕꯨ ꯉꯥ ꯊꯣꯡꯕ ꯃꯇꯝꯗ ꯑꯩꯈꯣꯏꯅ ꯊꯣꯡꯖꯔꯤꯕ ꯑꯁꯤꯒꯤ ꯑꯣꯏꯅ ꯍꯥꯏꯖꯔꯛꯀꯦ ꯉꯥ ꯆꯅꯝꯒ ꯇꯤꯜꯍꯧꯒ ꯆꯅꯝ ꯐꯖꯅ ꯁꯨꯒꯥꯏꯕꯤꯔꯅꯤ ꯃꯔꯨ ꯑꯅꯤꯃꯨꯛ ꯑꯗꯨꯒ ꯇꯤꯜꯍꯧ ꯑꯃ ꯑꯅꯤ ꯁꯣꯏꯖꯟꯕꯤꯔꯅꯤ ꯑꯗꯒꯤ ꯈꯥꯡ ꯁꯥꯍꯜꯂꯒ ꯊꯥꯎ ꯉꯧꯔꯅꯤ ꯉꯧꯔ ꯀꯥꯟꯗ ꯑꯗꯨꯒ ꯑꯗꯨꯒ ꯉꯧꯔ ꯃꯇꯨꯡꯗ ꯊꯥꯎꯗꯨ ꯃꯨꯜꯂꯦ ꯍꯥꯏꯕ ꯃꯇꯝꯗ ꯇꯦꯖꯄꯥꯇꯥ ꯑꯍꯥꯟꯕꯗ ꯍꯥꯞꯄꯤꯔꯅꯤ ꯖꯤꯔꯥ ꯃꯄꯨꯝ ꯁꯨꯗꯕꯗꯨ ꯈꯔ ꯑꯃ ꯊꯥꯎꯗ ꯊꯥꯗꯔꯅꯤ ꯑꯗꯨꯒ ꯇꯤꯜꯍꯧ ꯆꯅꯝ ꯇꯤꯜꯍꯧꯗꯨ ꯍꯥꯞꯄꯤꯔꯅꯤ ꯃꯇꯨꯡꯗ ꯆꯅꯝ ꯑꯁꯨꯕꯗꯨ ꯍꯥꯞꯄꯤꯔꯒꯅꯤ ꯁꯤꯡ ꯍꯥꯞꯄꯁꯨ ꯂꯩ ꯑꯩꯗꯤ ꯑꯩꯈꯣꯏꯒꯤ ꯑꯣꯏꯅꯗꯤ ꯍꯥꯞꯆꯗꯦ ꯁꯤꯡꯗꯨ ꯉꯥ ꯊꯣꯡꯕꯗ ꯍꯥꯎꯕ ꯋꯥꯠꯂꯦꯅ ꯑꯗꯨꯒ ꯃꯁꯂꯥ ꯖꯤꯔꯥ ꯑꯇꯛꯄ ꯐꯗꯤꯒꯣꯝ ꯃꯔꯨ ꯑꯇꯛꯄ ꯒꯨꯜ ꯃꯔꯨ ꯑꯇꯛꯄꯒꯨꯝꯕ ꯂꯩꯕꯤꯔꯒꯗꯤ ꯂꯣꯏꯅ ꯈꯖꯤꯛ ꯈꯖꯤꯛ ꯍꯥꯞꯄ ꯌꯥꯏ ꯑꯗꯨꯒ ꯉꯍꯤꯡ ꯉꯥ ꯃꯍꯤꯡ ꯉꯥꯍꯤꯡ ꯆꯥꯛꯍꯤꯡ ꯀꯣꯛꯅꯕ ꯍꯥꯏꯗꯨꯅ ꯑꯩꯈꯣꯏ ꯉꯁꯥꯏꯒꯤ ꯉꯥꯔꯤꯗꯣ ꯀꯥꯇꯤꯒ ꯆꯞꯂꯒ ꯃꯃꯩꯗ ꯃꯆꯦꯠ ꯑꯃ ꯂꯧꯔꯒ ꯉꯥꯔꯤ ꯑꯐꯕꯗꯣ ꯍꯥꯞꯄ ꯉꯥ ꯊꯣꯡꯕ ꯌꯥꯝꯅ ꯍꯥꯎꯏ ꯑꯩꯗꯤ ꯍꯥꯞꯄꯤ ꯁꯤꯖꯤꯟꯅꯩ ꯃꯤ ꯑꯍꯥꯞꯄꯁꯨ ꯂꯩ ꯍꯥꯞꯇꯕꯁꯨ ꯂꯩ ꯑꯗꯨ ꯑꯗꯨꯃꯥꯏꯅ ꯇꯧꯏ ꯍꯥꯏꯕ ꯇꯥꯔꯦ ꯑꯣ ꯐꯔꯦ ꯐꯔꯦ ꯑꯗꯨꯗꯤ

ꯆꯥꯕꯤꯕ ꯌꯥꯅꯤ ꯌꯥꯅꯤ ꯊꯝꯖꯔꯒꯦ ꯑꯗꯨꯗꯤ